ꯑꯩꯈꯣꯏꯒꯤ ꯍꯥꯟꯅꯗꯒꯤ ꯆꯠꯅꯔꯛꯄ ꯑꯩꯈꯣꯏ ꯏꯄꯥ ꯏꯄꯨꯒꯤ ꯃꯇꯝꯗꯒꯤ ꯂꯩꯖꯔꯛꯄ ꯑꯩꯈꯣꯏꯒꯤ ꯂꯥꯏꯅꯤꯡꯊꯧ ꯂꯥꯏꯔꯦꯝꯕꯤ ꯍꯥꯏꯗꯤ ꯁꯅꯥꯃꯍꯤ ꯂꯥꯠꯅꯔꯛꯏ ꯑꯗꯨ ꯈꯇ ꯅꯠꯇꯅ ꯑꯩꯈꯣꯏꯒꯤ ꯎꯃꯪ ꯂꯥꯏꯁꯤꯡ ꯃꯌꯥꯝ ꯑꯃꯁꯨ ꯑꯗꯨꯝꯅ ꯎꯃꯪꯒꯤ ꯂꯥꯏꯒꯤ ꯂꯥꯏꯕꯨꯡ ꯁꯥꯔꯀꯥꯟꯗꯁꯨ ꯑꯗꯨꯝꯅ ꯂꯩ ꯃꯗꯨꯒꯤ ꯂꯥꯏꯕꯨꯡꯗꯨꯗ ꯑꯗꯨꯝꯅ ꯑꯩꯈꯣꯏ ꯈꯨꯔꯨꯝꯃꯤ ꯑꯗꯨ ꯈꯛꯇ ꯅꯠꯇꯅ ꯑꯩꯈꯣꯏꯒꯤ ꯍꯤꯟꯗꯨꯒꯤ ꯂꯥꯏꯁꯤꯡꯁꯨ ꯑꯗꯨꯝ ꯈꯔ ꯆꯠꯄꯁꯨ ꯌꯥꯎꯋꯤ ꯈ꯭ꯔꯤꯁꯇꯤꯌꯥꯟ ꯗꯔꯃ ꯆꯠꯄꯁꯨ ꯑꯗꯨꯝ ꯌꯥꯎꯋꯦ ꯑꯁꯤꯗ ꯑꯩꯈꯣꯏꯒꯤ ꯀꯛꯆꯤꯡꯒꯤ ꯑꯣꯏꯅꯗꯤ ꯑꯩꯈꯣꯏꯒꯤ ꯀꯛꯆꯤꯡꯗ ꯂꯩꯔꯤꯕ ꯃꯈꯩꯁꯤꯡꯁꯦ ꯑꯌꯥꯝꯕꯅ ꯀꯛꯆꯤꯡꯒꯤ ꯂꯣꯏꯁꯤꯡ ꯉꯥꯛꯇꯅꯤ ꯑꯗꯨꯒ ꯀꯛꯆꯤꯡ ꯂꯝꯈꯥꯏꯗꯅ ꯈꯣꯏꯕꯨ ꯈꯔ ꯑꯃ ꯇꯥꯏ ꯑꯗꯨꯒ ꯀꯛꯆꯤꯡꯒꯤ ꯆꯥꯏꯔꯦꯜ ꯍꯥꯏꯔꯤꯕ ꯃꯐꯝꯗꯨꯗꯅ ꯆꯥꯛꯄ ꯍꯥꯏꯅ ꯀꯥꯡꯂꯨꯞ ꯑꯃꯒꯁꯨ ꯄꯨꯂꯞ ꯈꯨꯟꯗꯥꯗꯨꯅ ꯂꯩꯃꯤꯟꯅꯩ